ꯑꯩꯅ ꯈ꯭ꯋꯥꯏꯗꯒꯤ ꯄꯣꯖꯇꯤꯕ ꯑꯦꯡꯁꯄꯔꯦꯟꯁ ꯐꯪꯕꯁꯦ ꯑꯩꯈꯣꯏꯒꯤ ꯅꯣꯕꯦꯜ ꯕꯨꯛꯇꯒꯤ ꯐꯪꯉꯦ ꯅꯣꯕꯦꯜ ꯕꯨꯛꯁꯦ ꯆꯥꯏꯅꯤꯁꯀꯤ ꯅꯣꯕꯦꯜ ꯕꯨꯛꯅꯤ ꯃꯥꯁꯦ ꯃꯣ ꯁꯥꯡ ꯇꯨ ꯂꯨꯅ ꯏꯕꯅꯦ ꯑꯗꯨꯒ ꯃꯣꯁꯂꯤ ꯃꯥꯁꯦ ꯑꯩꯈꯣꯏꯒꯤ ꯕꯤ ꯑꯦꯜꯗ ꯕꯦꯁ ꯇꯧꯔꯒ ꯏꯕ ꯉꯥꯛꯇꯅꯦ ꯑꯗꯨꯒ ꯃꯥꯍꯥꯛ ꯑꯁꯤꯒꯤ ꯅꯣꯕꯦꯜ ꯕꯨꯛꯁꯦ ꯑꯩꯅ ꯀꯗꯥꯏꯗꯒꯤ ꯐꯪꯒꯦ ꯍꯥꯏꯕ ꯃꯇꯝꯗ ꯑꯩꯒꯤ ꯐ꯭ꯔꯦꯟ ꯑꯃꯅ ꯑꯩꯉꯣꯟꯗ ꯇꯥꯛꯂꯛꯑꯦ ꯃꯐꯝ ꯑꯃ ꯑꯗꯣ ꯎꯀꯤꯌꯣ ꯁ꯭ꯇꯣꯔ ꯕꯨꯛ ꯁ꯭ꯇꯣꯔꯗꯨꯗ ꯉꯁꯥꯏꯒꯤ ꯅꯣꯕꯦꯜꯗ ꯅꯠꯇꯅ ꯑꯇꯣꯞꯄ ꯕꯨꯛ ꯁ꯭ꯇꯣꯔ ꯇꯧꯈꯤꯕ ꯃꯇꯝꯗ ꯕꯨꯛ ꯐꯦꯔ ꯇꯧꯕ ꯃꯇꯝꯗ ꯍꯖꯤꯛꯀꯤ ꯅꯣꯕꯦꯜꯁꯦ ꯌꯥꯎꯋꯦ ꯍꯥꯏꯅ ꯑꯩꯒꯤ ꯐ꯭ꯔꯦꯟ ꯑꯩꯒꯤ ꯐ꯭ꯔꯦꯟꯅ ꯑꯩꯉꯣꯟꯗ ꯔꯤꯀꯃꯦꯟ ꯇꯧꯕꯤꯔꯛꯈꯤ ꯑꯗꯨꯗꯒꯤ ꯑꯩꯁꯨ ꯄꯥꯝꯃꯟꯗꯅ ꯆꯠꯂꯒ ꯂꯧꯖꯔꯦ ꯑꯗꯒꯤ ꯑꯔꯣꯏꯕꯗꯗꯤ ꯃꯈꯥ ꯇꯥꯕꯗꯁꯨ ꯑꯩꯅ ꯍꯥꯏꯖꯅꯤꯡꯕꯗꯤ ꯅꯣꯕꯦꯜꯁꯦ ꯄꯥꯕ ꯑꯗꯨꯛꯀꯤ ꯃꯇꯤꯛ ꯀꯥꯟꯅꯩ ꯍꯥꯏꯗꯤ ꯑꯩꯈꯣꯏꯗꯁꯨ ꯅꯨꯡꯉꯥꯏꯕ ꯑꯗꯤ ꯐꯗ ꯐꯖ ꯐꯖꯕ ꯃꯌꯥꯝꯁꯨ ꯄꯤꯑꯦꯅ ꯍꯥꯏꯖꯅꯤꯡꯏ